ꯑꯩꯅ ꯈ꯭ꯋꯥꯏꯗꯒꯤ ꯄꯥꯝꯕ ꯆꯤꯟꯖꯥꯛꯇꯤ ꯕꯤꯐ ꯁꯟ ꯁꯟ ꯑꯁꯦ ꯑꯩꯈꯣꯏꯒꯤ ꯍꯛꯆꯥꯡꯗ ꯑꯗꯨꯛꯀꯤ ꯃꯇꯤꯛ ꯄ꯭ꯔꯣꯇꯤꯟ ꯄ꯭ꯔꯣꯇꯤꯟ ꯄꯤ ꯑꯗꯨꯒ ꯐꯥꯏꯕꯔꯁꯨ ꯑꯗꯨꯛꯀꯤ ꯃꯇꯤꯛ ꯄꯤ ꯑꯗꯨꯅ ꯍꯛꯆꯥꯡꯗ ꯑꯗꯨꯛꯀꯤ ꯃꯇꯤꯛ ꯀꯥꯟꯅꯩ